ꯑꯣ ꯍꯧꯖꯤꯛ ꯑꯣ ꯃꯥꯅꯦ ꯃꯥꯅꯦ ꯁꯤꯁꯦ ꯀꯩꯅꯣ ꯀꯦ ꯑꯦꯝ ꯁꯤꯒꯤ ꯄ꯭ꯔꯤꯟꯁꯤꯄꯥꯜ ꯑꯣꯏꯗꯣꯏꯔꯥ ꯑꯣ ꯀꯩꯅꯣ ꯑꯩꯒꯤ ꯏꯆꯥꯅꯨꯄꯥꯗꯣ ꯏꯆꯥꯅꯨꯄꯥ ꯑꯝꯈꯛ ꯌꯥꯎꯕ ꯍꯟꯗꯛ ꯃꯥ ꯇꯨꯌꯦꯜꯞ ꯂꯣꯏꯔꯦ ꯑꯗꯨ ꯃꯥ ꯕꯤꯑꯦꯁꯤ ꯁꯦ ꯍꯧꯖꯤꯛ ꯑꯗꯨ ꯀꯦ ꯑꯦꯝ ꯁꯤꯒꯤ ꯀꯣꯂꯦꯖꯇ ꯑꯩꯅ ꯆꯜꯍꯟꯁꯤꯔꯥꯅ ꯈꯜꯂꯤꯕ ꯃꯥꯁꯦ ꯃꯥꯁꯦ ꯁꯥꯏꯟꯁ ꯁꯥꯏꯟꯁ ꯄꯥꯝꯕꯅꯦ ꯃꯥꯁꯦ ꯁꯥꯏꯟꯁ ꯅꯠꯇ꯭ꯔꯒ ꯃꯦꯠꯁ ꯃꯦꯠꯁꯤꯗ ꯃꯥ ꯆꯟꯒꯦꯅ ꯑꯩꯉꯣꯟꯗ ꯍꯥꯏꯔꯝꯕꯅꯤ ꯑꯗꯨ ꯁꯤ ꯀꯣꯂꯦꯖꯀꯤꯗꯅ ꯀꯔꯤ ꯀꯔꯤ ꯑꯣ ꯀꯣꯂꯦꯖꯀꯤꯗ ꯀꯔꯤ ꯀꯔꯤ ꯁꯕꯖꯦꯛ ꯂꯩꯗꯣꯏꯅꯣ ꯍꯥꯏꯅ ꯍꯪꯕ ꯎꯝ ꯎꯝ ꯑꯣ ꯑꯗꯨꯗꯤ ꯃꯥ ꯁꯥꯟꯁꯇ ꯃꯥ ꯖꯨꯂꯣꯖꯤ ꯃꯥꯗꯣ ꯗꯣꯛꯇꯔ ꯌꯥꯝ ꯄꯥꯝꯖꯕꯅꯦꯕ ꯑꯗ ꯃꯥ ꯖꯨꯂꯣꯖꯤ ꯇꯧꯒꯦꯅ ꯍꯥꯏ ꯑꯗꯨ ꯖꯨꯂꯣꯖꯤꯗ ꯆꯟꯕꯗꯨꯅ ꯄꯩꯁꯥ ꯀꯌꯥ ꯑꯣꯏꯗꯣꯏꯅꯣ ꯑꯗꯨ ꯀꯃꯥꯏ ꯀꯃꯥꯏꯅ ꯇꯧꯔꯝꯕꯅꯣ ꯃꯣꯏꯒꯤ ꯃꯤꯡꯖꯟꯁꯦꯜ ꯑꯗꯒꯤ ꯃꯣꯏ ꯄ꯭ꯔꯦꯛꯇꯤꯀꯦꯜ ꯅꯨꯡꯇ꯭ꯔꯤꯀꯦꯜꯗꯤ ꯌꯥꯎꯗꯣꯏꯖꯥꯠꯂꯣ ꯑꯥ ꯑꯥ ꯑꯣ ꯑꯣ ꯑꯣ ꯑꯗꯨꯝ ꯂꯤꯁꯤꯡ ꯑꯃꯃꯨꯛꯀꯤ ꯑꯣꯀꯦ ꯑꯣꯀꯦ ꯄ꯭ꯔꯦꯛꯇꯤꯀꯦꯜꯒꯤ ꯑꯣꯏꯅ ꯑꯣ ꯑꯣ ꯑꯣ ꯍꯣꯏ ꯌꯥꯏ ꯌꯥꯏ ꯑꯗꯨꯗꯤ ꯍꯧꯖꯤꯛ ꯄ꯭ꯔꯦꯛꯇꯤꯀꯦꯜ ꯂꯤꯁꯤꯡ ꯑꯃꯃꯨꯛ ꯍꯦꯜꯂꯦ ꯍꯥꯏꯁꯦ ꯑꯩꯈꯣꯏ ꯁꯥꯏꯟꯁꯇ ꯆꯟꯒꯦ ꯍꯥꯏꯔꯗꯤ ꯄꯩꯁꯥꯗꯤ ꯀꯌꯥꯃꯨꯛ ꯑꯣꯏꯔꯅꯤ ꯃꯤꯡꯖꯟꯁꯦꯜ ꯄ꯭ꯔꯦꯛꯇꯤꯀꯦꯜ ꯀꯩꯀꯥ ꯄꯨꯜꯂꯞ ꯌꯥꯎꯔ

ꯑꯍꯨꯝ ꯑꯣꯑꯣ ꯑꯣ ꯌꯥꯔꯦ ꯑꯗꯨꯗꯤ ꯐꯔꯦ ꯐꯔꯦ ꯑꯗꯣ ꯑꯩ ꯁꯥꯔ ꯑꯩꯅ ꯍꯪꯅꯤꯡꯉꯤꯁꯦ ꯀꯣꯂꯦꯖꯀꯤ ꯁꯨꯝ ꯏꯟꯚꯥꯏꯔꯣꯟꯃꯦꯟꯁꯦ ꯀꯃꯥꯏ ꯇꯧꯕꯅꯣ ꯑꯣꯖꯥ ꯅꯨꯡꯖꯥꯅ ꯐꯖꯅ ꯆꯥꯡ ꯅꯥꯏꯅ ꯂꯥꯛꯏꯕ꯭ꯔꯥ ꯑꯗꯨꯒ ꯁꯥꯇ꯭ꯔꯁꯤꯡꯒꯤ ꯐꯦꯁꯤꯂꯤꯇꯤꯅ ꯀꯔꯤ ꯀꯔꯤ ꯂꯩꯕ ꯃꯣꯏ ꯏꯁꯄꯣꯔꯠ ꯏꯁꯄꯣꯔꯠ ꯀꯩꯀꯥ ꯍꯥꯏꯗꯤ ꯂꯩꯗꯅꯀꯣ ꯑꯗꯨꯗꯤ ꯑꯗꯨꯒꯤ ꯏꯁꯄꯣꯠꯁꯀꯤ ꯐꯦꯁꯤꯂꯤꯇꯤ ꯀꯩꯀꯥ ꯄꯨꯜꯂꯞ ꯂꯩꯕ ꯅꯠꯇ꯭ꯔꯣ ꯑꯣ ꯍꯣ ꯍꯣꯏ ꯐꯔꯦ ꯐꯔꯦ ꯑꯗꯨꯗꯤ ꯍꯌꯦꯡ ꯏꯆꯥꯅꯨꯄꯥꯗꯣ ꯄꯨꯔꯒ ꯃꯥ ꯍꯌꯦꯡ ꯀꯩꯅꯣ ꯁꯥꯔ ꯍꯣꯏꯒꯤ ꯑꯣꯐꯤꯁ ꯑꯋꯥꯔꯅ ꯄꯨꯡ ꯀꯌꯥꯗꯩ ꯀꯌꯥꯐꯧꯅꯣ ꯑꯣ ꯐꯔꯦ ꯐꯔꯦ ꯑꯗꯨꯗꯤ ꯍꯌꯦꯡ ꯁꯥꯔꯁꯨ ꯑꯗꯨꯝ ꯑꯗꯨꯗ ꯂꯩꯕꯤꯗꯧ ꯅꯠꯇ꯭ꯔꯣ ꯁꯥꯔ ꯑꯣ ꯍꯣꯍꯣꯏ ꯑꯩ ꯏꯆꯥꯅꯨꯄꯥꯗꯨꯒ ꯐꯖꯅ ꯂꯥꯛꯑꯒꯦ ꯍꯌꯦꯡ ꯍꯣꯍꯣꯏ ꯐꯔꯦ ꯐꯔꯦ ꯁꯥꯔ ꯊꯝꯖꯔꯒꯦ